ꯑꯩꯈꯣꯏꯒꯤ ꯀꯜꯆꯔꯗ ꯃꯔꯨꯑꯣꯏꯕ ꯊꯕꯛ ꯍꯥꯏꯔꯒꯗꯤ ꯑꯩꯈꯣꯏ ꯏꯁꯂꯥꯃꯤꯛꯀꯤ ꯑꯣꯏꯕ ꯔꯨꯜꯗ ꯑꯗꯒꯤ ꯑꯩꯈꯣꯏꯒꯤ ꯏꯁꯂꯥꯃꯤꯛꯀꯤ ꯑꯣꯏꯕ ꯑꯩꯈꯣꯏꯒꯤ ꯂꯩꯔꯤꯕ ꯁꯔꯤꯌꯠꯀꯤ ꯅꯤꯌꯣꯝꯗ ꯍꯥꯏꯔꯒꯗꯤ ꯑꯩꯈꯣꯏꯒꯤ ꯃꯔꯨꯑꯣꯏꯕ ꯅꯨꯄꯥꯗꯅ ꯑꯩꯈꯣꯏꯒꯤ ꯗ꯭ꯔꯦꯁꯤꯡꯗ ꯍꯥꯏꯔꯒꯅ ꯑꯩꯈꯣꯏꯒꯤ ꯀꯨꯔꯇꯥ ꯄꯥꯏꯖꯃꯥ ꯑꯩꯈꯣꯏ ꯁꯨꯅꯠꯀꯤ ꯇꯔꯤꯀꯥ ꯍꯥꯏꯕ ꯑꯃ ꯂꯩꯔꯦ ꯑꯗꯨꯒ ꯅꯨꯄꯤ ꯑꯣꯏꯕꯅ ꯍꯤꯖꯥꯕ ꯀꯜꯆꯔ ꯃꯈꯣꯡ ꯃꯃꯥꯏ ꯃꯃꯤꯠ ꯎꯍꯟꯗꯕ ꯁꯨꯝꯕ ꯁꯤꯁꯇꯦꯝ ꯑꯁꯤ ꯌꯥꯝꯅ ꯂꯩꯈ꯭ꯔꯦ ꯑꯗꯨꯒ ꯑꯩꯈꯣꯏꯒꯤ ꯁꯔꯤꯌꯠꯀꯤ ꯅꯤꯌꯣꯝꯗ ꯃꯈꯟ ꯌꯥꯝ ꯌꯥꯝꯃꯤ ꯑꯩꯈꯣꯏꯅ ꯅꯃꯥꯁ ꯁꯣꯟꯕ ꯃꯇꯝꯗ ꯁꯦꯡꯕ ꯃꯥꯡꯕ ꯁꯨꯝꯕ ꯀꯌꯥ ꯑꯃꯁꯨ ꯈꯥꯏꯗꯣꯛꯏ ꯑꯗꯨꯒ ꯑꯩꯈꯣꯏꯒꯤ ꯁꯗꯒꯥ ꯍꯥꯏꯕ ꯖꯒꯥꯠ ꯍꯥꯏꯕ ꯁꯨꯒꯨꯝꯕ ꯃꯌꯥꯝ ꯑꯃꯁꯨ ꯂꯩꯔꯤ ꯑꯩꯈꯣꯏꯒꯤ ꯁꯔꯤꯌꯠꯀꯤ ꯅꯤꯌꯣꯝꯗ ꯑꯩꯈꯣꯏꯒꯤ ꯀꯜꯆꯔꯗ ꯑꯩꯈꯣꯏꯅ ꯀꯜꯆꯔꯁꯤꯁꯨ ꯌꯥꯝꯅ ꯆꯦꯛꯁꯤꯟꯅ ꯌꯣꯛꯈꯠꯂ ꯊꯝꯖꯕ ꯍꯥꯏꯔꯒꯗꯤ ꯁꯨꯝꯕ ꯀꯌꯥ ꯑꯁꯤ ꯂꯩꯔꯤ ꯑꯗꯨꯕꯨ ꯍꯧꯖꯤꯛ ꯍꯧꯖꯤꯛꯀꯤ ꯑꯣꯏꯕꯗ ꯀꯜꯆꯔꯁꯤ ꯈꯤꯇꯪ ꯈꯤꯇꯪ ꯑꯩꯈꯣꯏꯒꯤ ꯏꯃꯥꯟꯒꯤ ꯑꯣꯏꯕ ꯋꯥꯐꯝ ꯑꯁꯤ ꯈꯔ ꯂꯥꯞꯊꯣꯛꯄꯒꯨꯝ ꯂꯥꯛꯏ ꯑꯩꯈꯣꯏꯒꯤ ꯂꯩꯔꯤꯕ ꯍꯧꯖꯤꯛ ꯍꯧꯖꯤꯛꯀꯤ ꯁꯤꯆꯨꯋꯦꯁꯟꯁꯤꯗ ꯏꯟꯈꯠꯂꯛꯏꯕ ꯅꯍꯥꯔꯣꯜꯁꯤꯡꯁꯤꯗ ꯑꯗꯨꯕꯨ ꯑꯩꯅ ꯍꯥꯏꯖꯅꯤꯡꯕ ꯋꯥꯐꯝꯗꯤ ꯍꯧꯖꯤꯛ ꯍꯧꯖꯤꯛ ꯑꯩꯈꯣꯏꯒꯤ ꯁꯔꯤꯌꯠꯀꯤ ꯅꯤꯌꯣꯝ ꯑꯁꯤ ꯌꯥꯔꯤꯕꯃꯈꯩꯗꯤ ꯊꯨꯒꯥꯏꯍꯟꯅꯤꯡꯗꯦ ꯍꯥꯏꯕ ꯋꯥꯐꯝꯁꯤꯅꯤ ꯑꯩꯈꯣꯏꯒꯤ ꯀꯜꯆꯔ ꯌꯣꯛꯈꯠꯄꯗ ꯊꯝꯅꯤꯡꯕ ꯋꯥꯐꯝꯗꯤ